ꯍꯦꯜꯂꯣ ꯅꯨꯡꯉꯥꯏꯔꯤꯕꯣ ꯀꯨꯏꯔꯦ ꯑꯗꯨ ꯀꯩꯅꯣ ꯅꯣꯏꯁꯦ ꯀꯔꯤ ꯀꯔꯤ ꯊꯕꯛ ꯇꯧꯔꯒ ꯂꯩꯒꯦ ꯍꯧꯖꯤꯛꯀꯥꯟ ꯑꯩꯅ ꯀꯩꯅꯣ ꯑꯥꯏꯗꯤꯌꯥ ꯑꯃ ꯂꯩꯕ ꯑꯗꯨ ꯅꯣꯏ ꯀꯩꯅꯣ ꯅꯣꯏ ꯇꯧꯅꯤꯡꯕ꯭ꯔ ꯀꯔꯤ ꯇꯧꯕ꯭ꯔ ꯅꯣꯏꯅ ꯍꯤꯌꯥꯏ ꯁꯔꯀ꯭ꯋꯤꯠꯇ ꯆꯔꯁꯦ ꯑꯣꯏꯅ ꯈꯜꯂꯒ ꯂꯩꯌꯦ ꯑꯩꯈꯣꯏ ꯃꯔꯨꯞꯀꯤ ꯔꯨꯝꯇꯨꯗ

ꯍꯣꯏ ꯃꯆꯥ ꯃꯆꯥ ꯀꯩꯅꯣ ꯀꯌꯥꯛꯀꯤꯡ ꯇꯧꯕꯗꯣ ꯌꯥꯕ ꯑꯃ ꯂꯩꯌꯦꯕ ꯑꯗꯨꯅ ꯅꯨꯡꯉꯥꯏꯅꯤ ꯍꯥꯏꯅ ꯈꯜꯂꯦ ꯎꯝ ꯑꯥ ꯄꯩꯁꯥꯁꯨ ꯌꯥꯝ ꯂꯧꯗꯕꯅꯦꯕ ꯄꯨꯡ ꯑꯃꯗ ꯆꯃꯉꯥꯔ ꯑꯗꯨꯒꯨꯝꯕ ꯂꯧꯋꯤ ꯑꯗꯨꯅ ꯄꯩꯁꯥ ꯍꯣꯡꯕꯅꯤ ꯑꯗꯨꯝ ꯅꯣꯏ ꯃꯤꯁꯦ ꯀꯌꯥ ꯂꯩꯒꯗ꯭ꯔ ꯍꯣꯔꯦꯟ ꯀꯩꯅꯣ ꯍꯣꯡꯉꯕꯗ ꯃꯤ ꯂꯩꯕꯅꯦ ꯑꯗꯨꯗꯤ ꯅꯣꯏ ꯅꯣꯏ ꯑꯍꯨꯝꯅꯤꯀꯣ ꯑꯩꯈꯣꯏꯁꯦ ꯃꯉꯥꯅꯦꯕ ꯑꯩꯈꯣꯏ ꯃꯉꯥꯅꯤ ꯑꯩ ꯌꯥꯎꯔꯒ ꯑꯗꯨ ꯑꯁ ꯒꯥꯔꯤꯁꯦ ꯃꯁꯥ ꯃꯁꯥꯒꯤ ꯀꯩꯅꯣ ꯑꯗꯨꯝ ꯄꯨꯔꯛꯀꯦ ꯍꯥꯏꯔꯣ ꯑꯆꯧꯕ ꯑꯣꯏꯅ ꯑꯃꯗꯨꯗ ꯄꯨꯂꯞ ꯁꯦꯟꯁꯤꯔꯣ ꯆꯨꯝꯃꯦ ꯑꯗꯨꯁꯦ ꯀꯩꯅꯣ ꯒꯥꯔꯤꯗꯤ ꯑꯩꯅ ꯄꯤꯔꯒꯦ ꯑꯗꯨ ꯅꯣꯏꯁꯨ ꯑꯩꯒꯤ ꯃꯐꯝꯗꯨꯗ ꯄꯨꯡ ꯇꯔꯥꯏꯗ ꯍꯪꯆꯤꯠꯅꯤꯀꯣ ꯍꯥꯏꯔꯤꯁꯦ ꯍꯪꯆꯤꯠ ꯇꯥꯔꯅꯤ ꯍꯌꯦꯡꯗꯤ ꯊꯕꯛ ꯂꯩꯔꯦ ꯑꯣꯏꯅ ꯏꯁ ꯑꯩꯒꯤ ꯃꯔꯨꯞ ꯑꯃꯅ ꯊꯕꯛ ꯂꯩꯔꯦ ꯍꯌꯦꯡꯁꯦ ꯍꯪꯆꯤꯠ ꯑꯣꯏꯅ ꯇꯧꯁꯦ ꯑꯣꯏꯅ ꯍꯥꯏꯈ꯭ꯔꯕ ꯑꯗꯨ ꯀꯩꯅꯣ ꯍꯪꯆꯤꯠ ꯌꯥꯏꯀꯣ ꯑꯗꯨ ꯒꯥꯔꯤ ꯑꯆꯧꯕꯁꯦ ꯋꯥꯏꯕꯗꯤ ꯀꯩꯅꯣ ꯂꯤꯁꯤꯡ ꯃꯉꯥꯒꯨꯝꯕ ꯂꯥꯛꯄ ꯌꯥꯏ ꯍꯥꯏꯕꯗꯤ ꯍꯣꯜ ꯗꯦ ꯀꯩꯅꯣ ꯅꯨꯃꯤꯠ ꯑꯗꯨꯝ ꯂꯩꯅꯦꯕꯀꯣ ꯑꯗꯨꯒꯤ ꯅꯨꯃꯤꯠꯁꯦ ꯑꯗꯨ ꯅꯠꯇꯔꯒ ꯀꯩꯅꯣ ꯑꯗꯨ ꯀꯩꯅꯣ ꯍꯧꯖꯤꯛ ꯃꯤ ꯅꯤꯄꯥꯜ ꯁꯨꯔꯦꯅ ꯅꯤꯄꯥꯜꯁꯦ ꯃꯤ ꯑꯃꯗ ꯂꯤꯁꯤꯡ ꯑꯃ ꯑꯣꯏꯔꯗꯤ ꯏꯌꯥ ꯌꯥꯏꯌꯦꯕ ꯑꯗꯨꯗꯤ ꯌꯥꯕꯅꯤ ꯑꯗꯨ ꯂꯣꯏ ꯉꯝꯒꯅꯤꯅ ꯅꯣꯏ ꯍꯧꯖꯤꯛꯇꯤ ꯊꯕꯛꯁ ꯇꯧꯔꯦ ꯄꯩꯁꯥꯁꯨ ꯐꯪꯉꯦ ꯉꯝꯒꯅꯤꯀꯣ ꯑꯗꯨ ꯀꯩꯅꯣ ꯅꯠꯇꯔꯒ ꯅꯣꯏꯒꯤ ꯏꯃꯥꯟꯅꯕꯤꯒꯤ ꯀꯩꯅꯣ ꯑꯃ ꯂꯩꯕꯗꯣ ꯃꯣꯏ ꯒꯥꯔꯤ ꯑꯆꯧꯕ ꯑꯃ ꯂꯩꯕ ꯃꯣꯏꯗ ꯀꯩꯅꯣ ꯒꯥꯔꯤ ꯊꯥꯎ ꯍꯥꯞꯄꯤꯔꯒ ꯑꯩꯈꯣꯏꯅ ꯑꯗꯨꯝ ꯊꯧꯔꯒ ꯇꯧꯕ ꯌꯥꯕ꯭ꯔ ꯃꯣꯏꯒꯤ ꯏꯄꯥꯗ ꯍꯪꯕ ꯑꯃ ꯇꯧꯁꯤꯔꯥ ꯑꯗꯨꯁꯨ ꯑꯗꯨ ꯑꯣꯏꯔꯗꯤ ꯑꯣ ꯅꯠꯇ꯭ꯔꯗꯤ ꯑꯗꯨꯃꯥꯏꯅ ꯇꯧꯗ꯭ꯔꯗꯤꯀꯣ ꯄꯩꯁꯥꯁꯦ ꯌꯥꯝ ꯂꯩꯇꯦꯕꯀꯣ ꯍꯥꯏꯐꯦꯠ ꯍꯪꯉꯣ ꯍꯥꯏꯐꯦꯠ ꯍꯪꯉꯣ ꯑꯗꯨꯒ ꯑꯩꯉꯣꯟꯗꯁꯨ ꯄꯥꯎ ꯄꯤꯌꯨ ꯑꯩ ꯊꯤꯗꯤ ꯊꯤꯔꯒꯦ ꯒꯥꯔꯤꯗꯤ ꯑꯗꯨ ꯑꯗꯨꯝ ꯕꯦꯛꯀꯞꯀꯤ ꯑꯣꯏꯅ ꯍꯣꯔꯦꯟ ꯀꯣ ꯑꯗꯨꯃꯥꯏ ꯇꯧꯁꯦ ꯍꯣꯏ ꯍꯣꯏ ꯑꯣ ꯊꯝꯃꯒꯦ ꯑꯗꯨꯗꯤ